ꯍꯜꯂꯣ ꯑꯧ ꯃꯥꯟꯅꯦ ꯃꯥꯟꯅꯦ ꯍꯥꯏꯕꯤꯌꯣ ꯎꯝ ꯎꯝ ꯂꯩꯅꯤ ꯑꯄꯥꯝꯕꯗꯣ ꯍꯥꯏꯕꯤꯔꯛꯑꯣ ꯀꯔꯤ ꯀꯔꯤ ꯄꯥꯝꯕ ꯑꯣ ꯂꯩꯗꯤ ꯂꯩꯅꯤꯀꯣ ꯅꯨꯄꯥꯒꯤ ꯖꯦꯀꯦꯠ ꯂꯩꯀꯣ ꯑꯗꯒꯤꯗꯤ ꯍꯥꯏꯅꯦꯛꯁꯨ ꯂꯩꯒꯅꯤ ꯑꯗꯒꯤꯗꯤ ꯑꯥ ꯍꯥꯏꯗꯤ ꯀꯔꯤ ꯍꯥꯏꯇꯔꯦ ꯁ꯭ꯋꯦꯇꯔꯗꯣ ꯑꯥ ꯁ꯭ꯋꯦꯇꯔꯁꯨ ꯂꯩ ꯑꯩꯈꯣꯏ ꯑꯔꯥꯡꯕꯤꯗꯣꯀꯣ ꯂꯥꯡꯗꯕꯤꯁꯨ ꯌꯥꯎꯏꯀꯣ ꯑꯗꯨꯒ ꯈꯪꯒꯥꯎꯁꯨ ꯑꯗꯨꯝ ꯃꯅꯨꯡꯗ ꯖꯤꯟꯁ ꯑꯣꯏꯔꯁꯨ ꯃꯅꯨꯡꯗ ꯑꯩꯈꯣꯏꯒꯤ ꯀꯩꯅꯣ ꯌꯥꯎꯕꯤꯗꯣ ꯑꯥ ꯃꯅꯨꯡꯗ ꯑꯥ ꯑꯥ ꯐꯔ ꯌꯥꯎꯕꯤꯗꯣ ꯑꯗꯨ ꯑꯔꯨꯝꯕꯗꯣ ꯑꯗꯨ ꯐꯪꯒꯅꯤ ꯅꯨꯄꯥꯒꯤꯗꯀꯣ ꯑꯗꯒꯤꯗꯤ ꯍꯥꯏꯅꯦꯛꯁꯨ ꯑꯐꯕ ꯌꯥꯝ ꯂꯩꯀꯣ ꯃꯅꯨꯡꯗ ꯊꯥꯅꯕ ꯑꯗꯨꯒ ꯀꯩꯅꯣꯁꯨ ꯂꯩ ꯖꯤꯟꯁ ꯅꯠꯇ꯭ꯔꯒꯁꯨ ꯑꯩꯈꯣꯏꯒꯤ ꯇ꯭ꯔꯦꯛ ꯄꯦꯟꯗꯁꯨꯀꯣ ꯑꯩꯈꯣꯏꯒꯤ ꯑꯊꯥꯕꯤ ꯀꯣ ꯂꯩꯌꯦꯕꯀꯣ ꯑꯗꯨꯒ ꯅꯨꯄꯤꯒꯤꯗꯁꯨ ꯅꯨꯄꯤꯒꯤꯗꯁꯨ ꯂꯩ ꯊꯕꯥꯛ ꯈꯥꯏꯕꯤ ꯑꯗꯒꯤꯗꯤ ꯍꯥꯏꯅꯦꯛ ꯑꯗꯨꯒ ꯀꯣꯠꯇꯀꯣ ꯃꯣꯏꯒꯤ ꯂꯣꯡ ꯊꯕꯥꯛ ꯈꯥꯏꯕꯤꯗ ꯑꯁꯥꯡꯕꯁꯨ ꯂꯩ ꯑꯗꯒꯤ ꯀꯣꯠꯁꯨ ꯂꯩ ꯑꯣꯕꯔ ꯀꯣꯠꯇ ꯅꯨꯤꯒꯤꯀꯣ ꯑꯗꯨꯁꯨ ꯂꯩ ꯑꯉꯥꯡꯒꯤꯁꯨ ꯐꯪꯒꯅꯤ

ꯑꯦ ꯐꯪꯒꯅꯤ ꯐꯪꯒꯅꯤ ꯑꯗꯨꯁꯨ ꯂꯩꯒꯅꯤ ꯑꯥ ꯑꯥ ꯑꯗꯨꯗ ꯑꯥ ꯃꯣꯟ ꯃꯣꯟ ꯂꯥꯎꯕ ꯌꯥꯎꯕꯗꯣ ꯑꯗꯨ ꯐꯪꯒꯅꯤ ꯅꯨꯄꯥꯒꯤ ꯅꯨꯄꯥꯒꯤꯁꯨ ꯂꯩꯒꯅꯤ ꯑꯗꯣ ꯑꯗꯨ ꯑꯥ ꯍꯧꯖꯤꯛꯀꯤ ꯍꯧꯖꯤꯛꯀꯤ ꯀꯩꯅꯣ ꯌꯥꯎꯕꯗꯣ ꯃꯣꯟ ꯃꯣꯟ ꯂꯥꯎꯕꯤꯗ ꯑꯩꯈꯣꯏꯅ ꯖꯤꯟꯁꯀꯤ ꯖꯦꯀꯦꯠꯇꯣ ꯑꯗꯨꯗꯁꯨ ꯐꯪꯒꯅꯤ ꯖꯤꯟꯁꯀꯤ ꯖꯦꯀꯦꯠꯇꯁꯨ ꯐꯖ ꯐꯖꯕ ꯄꯣꯁ ꯇꯥꯕ ꯌꯥꯝ ꯌꯥꯎꯔꯤꯕ ꯎꯝ ꯌꯥꯔꯦ ꯌꯥꯔꯦ ꯑꯥ ꯑꯣꯐꯤꯁꯀꯤꯁꯤ ꯐꯪꯒꯅꯤ ꯑꯗꯨꯒ ꯑꯗꯨꯝ ꯅꯣꯏ ꯀꯩꯅꯣ ꯇꯧꯕꯒꯤ ꯑꯗꯨꯝ ꯑꯁꯥꯏꯐꯥꯎ ꯆꯠꯊꯣꯛꯄꯒꯤ ꯈꯣꯠꯄꯒꯤꯁꯨ ꯑꯗꯨ ꯁꯤꯖꯤꯟꯅꯕ ꯂꯣꯏ ꯌꯥꯔꯅꯤ ꯅꯨꯄꯤꯒꯤꯁꯨ ꯐꯖ ꯐꯖꯕ ꯌꯥꯝ ꯂꯩꯔꯤ ꯑꯗꯨꯒ ꯑꯉꯥꯡꯒꯤꯁꯨ ꯌꯥꯝ ꯂꯩ ꯐ꯭ꯔꯣꯒꯇꯁꯨ ꯑꯊꯥꯕꯤꯀꯣ ꯅꯨꯄꯤ ꯃꯆꯥꯒꯤ ꯑꯥ ꯌꯥꯝ ꯂꯩ ꯅꯨꯄꯥ ꯃꯆꯥꯒꯤꯁꯨ ꯖꯤꯟꯁ ꯀꯔꯤ ꯀꯔꯥ ꯃꯃꯟꯁꯦ ꯑꯃꯒ ꯃꯃꯟꯁꯦ ꯑꯃꯒ ꯑꯃꯒ ꯑꯝꯇ ꯃꯥꯟꯅꯗꯦꯀꯣ ꯑꯗꯨ ꯁꯨꯝ ꯀꯩꯅꯣꯗꯒꯤ ꯏꯁꯇꯥꯔꯇꯤꯡꯗꯒꯤ ꯍꯥꯏꯇꯔꯦꯀꯣ ꯈ꯭ꯋꯥꯏꯗꯒꯤ ꯃꯤꯅꯤꯃꯝꯗꯒꯤ ꯍꯧꯕꯁꯦ ꯐꯥꯏꯚ ꯍꯟꯗ꯭ꯔꯦꯗꯁꯤꯅ ꯈ꯭ꯋꯥꯏꯗꯒꯤ ꯄꯤꯛꯑꯦꯀꯣ ꯑꯗꯒꯤ ꯁꯨꯝ ꯂꯩꯔꯒ ꯐꯥꯏꯚ ꯍꯟꯗ꯭ꯔꯦꯗ ꯑꯩꯠ ꯍꯟꯗ꯭ꯔꯦꯗ ꯑꯗꯒꯤꯗꯤ ꯋꯥꯟ ꯊꯥꯎꯖꯟ ꯋꯥꯟ ꯊꯥꯎꯖꯟ ꯐꯥꯏꯚ ꯍꯟꯗ꯭ꯔꯦꯗ ꯑꯗꯒꯤꯗꯤ ꯑꯥ ꯃꯊꯪ ꯃꯊꯪ ꯐꯅꯥꯝ ꯌꯥꯝ ꯂꯩꯒꯔꯦ ꯍꯥꯏꯗꯤ ꯀꯩꯅꯣꯗꯣ ꯈ꯭ꯋꯥꯏꯗꯒꯤ ꯃꯤꯅꯤꯃꯝꯗ ꯐꯥꯏꯚ ꯍꯟꯗ꯭ꯔꯦꯗꯇꯒꯤ ꯍꯧꯔꯦ ꯃꯃꯟꯁꯦ ꯀ꯭ꯋꯥꯂꯤꯇꯤꯗꯤ ꯑꯐꯕ ꯉꯥꯛꯇꯅꯤ ꯃꯥꯒꯤ ꯃꯥꯒꯤ ꯀꯩꯅꯣꯗꯨꯒꯤ ꯃꯇꯨꯡ ꯏꯟꯅ ꯃꯥꯏ ꯄ꯭ꯔꯥꯏꯖꯇꯨꯒꯤ ꯃꯇꯨꯡ ꯏꯟꯅ ꯍꯥꯏꯇꯔꯦꯀꯣ ꯀ꯭ꯋꯥꯂꯤꯇꯤꯕꯨꯗꯤ ꯑꯗꯨꯝ ꯐꯕ ꯉꯥꯛꯇꯅꯤ ꯊꯝꯃꯤꯁꯦ ꯗꯨꯀꯥꯟꯁꯤꯗ ꯑꯗꯨꯝ ꯂꯥꯛꯄꯤꯌꯣ ꯑꯗꯨꯒ ꯑꯄꯥꯝꯕꯗꯣ ꯑꯗꯨꯝ ꯌꯦꯡꯕꯤꯌꯣ ꯂꯣꯏꯅꯃꯛꯄꯨꯗꯤ ꯌꯥꯔꯦ ꯅꯨꯄꯤꯒꯤ ꯑꯉꯥꯡꯒꯤ ꯀꯔꯤꯒꯤ ꯀꯔꯤ ꯀꯔꯥ ꯂꯣꯏꯅꯃꯛ ꯅꯪꯅ ꯄꯥꯝꯕꯗꯣ ꯁꯤꯗ ꯂꯣꯏ ꯐꯪꯉꯅꯤ ꯌꯦꯡꯕꯤꯎ ꯗꯨꯀꯥꯟ ꯃꯐꯝꯁꯦ ꯑꯩꯍꯣꯏꯒꯤ ꯄꯥꯎꯅꯥ ꯕꯖꯥꯔꯗꯣ ꯑꯩꯈꯣꯏꯒꯤ ꯀꯩꯅꯣꯗꯒꯤ ꯂꯥꯛꯑꯒ ꯀꯩꯅꯣꯗꯒꯤ ꯂꯥꯛꯄꯅꯗꯤ ꯅꯛꯑꯅꯤ ꯑꯩꯈꯣꯏꯒꯤ ꯀꯩꯁꯥꯝꯄꯥꯠ ꯂꯣꯝꯗꯒꯤ ꯂꯥꯛꯄꯗꯅꯅꯦ ꯄꯥꯎꯅꯥ ꯕꯖꯥꯔꯒꯤ ꯑꯩꯈꯣꯏꯒꯤ ꯏꯟꯇꯔꯅꯦꯁꯅꯦꯜ ꯃꯥꯔꯀꯦꯠ ꯂꯩꯔꯕ ꯃꯇꯨꯡꯗ ꯈꯔ ꯆꯪꯁꯤꯜꯂ ꯀꯥꯟꯗ ꯂꯥꯛꯑꯦ ꯀꯩꯅꯣ ꯇꯧꯔꯅꯤ ꯎꯝ ꯑꯗꯨꯝ ꯂꯥꯏꯕꯅꯤ ꯗꯨꯀꯥꯟꯕꯨꯗꯤꯀꯣ ꯑꯗꯨ ꯃꯃꯤꯡꯗꯨ ꯍꯪꯉ ꯂꯥꯛꯄꯤꯔꯣ ꯑꯗꯨꯒ ꯑꯗꯨꯝ ꯊꯤꯕꯤꯔꯛꯑꯣ ꯑꯗꯨ ꯎꯝ ꯈꯣꯡꯒꯨꯞ ꯎꯝ ꯈꯣꯡꯒꯨꯞꯁꯦ ꯈꯣꯡꯒꯨꯞꯁꯦ ꯈꯔꯗꯤ ꯂꯩ ꯑꯗꯨ ꯈꯣꯡꯒꯨꯞꯁꯤꯒꯤ ꯀꯩꯅꯣꯁꯤꯗꯤ ꯈꯣꯡꯒꯨꯞꯀꯤ ꯀꯩꯅꯣꯁꯦ ꯈꯔꯗꯤ ꯋꯥꯠꯂꯦꯀꯣ ꯈꯣꯡꯒꯨꯞꯇꯤ ꯌꯥꯝ ꯀꯥ ꯍꯦꯟꯅꯗꯤ ꯃꯥꯒꯤ ꯗꯤꯖꯥꯏꯟꯗꯣ ꯌꯥꯝ ꯀꯟꯅꯗꯤ ꯂꯩꯔꯔꯣꯏ ꯏꯪꯗꯝ ꯊꯥꯒꯤꯕꯨꯗꯤ ꯇꯣꯡꯕ ꯌꯥꯕ ꯂꯩ ꯅꯨꯄꯤꯒꯤꯁꯨ ꯌꯥꯎꯏ ꯑꯉꯥꯡꯒꯤꯁꯨ ꯌꯥꯎꯕꯗꯤ ꯌꯥꯎꯔꯒ ꯌꯥꯝ ꯀꯥ ꯍꯦꯟꯅ ꯎꯝ ꯗꯤꯖꯥꯏꯟꯗꯤ ꯐꯪꯉꯔꯣꯏ ꯗꯤꯖꯥꯏꯟꯗꯤ ꯈꯔ ꯈꯛꯇꯪ ꯑꯣꯏꯔꯦ ꯈꯣꯡꯎꯞꯁꯤꯅ ꯑꯃꯨꯛ ꯐꯤꯔꯣꯟꯗꯅ ꯍꯦꯟꯅ ꯅꯝꯅ ꯂꯩꯒ꯭ꯔꯦꯕ ꯈꯣꯡꯎꯞꯀꯤꯁꯦ ꯑꯉꯥꯡꯒꯤꯕꯨꯗꯤ ꯑꯗꯨꯝ ꯌꯥꯅꯤ ꯑꯉꯥꯡꯒꯤꯕꯨꯗꯤ ꯅꯨꯄꯤ ꯃꯆꯥ ꯅꯨꯄꯥ ꯃꯆꯥꯒꯤ ꯅꯤꯡꯊꯝ ꯊꯥꯒꯤ ꯂꯣꯏ ꯁꯨꯔꯦ ꯑꯗꯨꯒ ꯈꯣꯡꯎꯞꯁꯦ ꯑꯍꯟꯒꯤꯗꯅ ꯈꯇꯪ ꯋꯥꯠꯄ ꯍꯥꯏꯇꯔꯦꯀꯣ ꯑꯗꯣ ꯑꯩꯈꯣꯏꯒꯤ ꯅꯨꯄꯤꯒꯤꯗꯤ ꯄꯝ ꯁꯨꯁ ꯀꯨꯝꯕꯕꯨꯗꯤ ꯌꯥꯅꯤ ꯄꯝ ꯁꯨꯁꯇ ꯑꯩꯈꯣꯏꯒꯤ ꯐꯤꯒꯤꯗꯣ ꯑꯗꯨꯒꯨꯝꯕ ꯌꯥꯎꯋꯦ ꯑꯗꯨꯒ ꯕꯨꯠ ꯀꯨꯝꯕꯅ ꯋꯥꯠꯂꯦ ꯈꯔ ꯀꯩꯅꯣ ꯇꯧꯕꯒꯤ ꯑꯗꯨ ꯂꯥꯛꯄꯤꯌꯣ ꯑꯗꯨꯒ ꯌꯦꯡꯕꯤꯌꯣ ꯑꯗꯨꯒ ꯀꯩꯅꯣꯁꯨ ꯂꯩ ꯃꯣꯖꯥꯁꯨ ꯐꯖ ꯐꯖꯕ ꯑꯉꯥꯡꯒꯤ ꯌꯥꯝꯅ ꯂꯩꯀꯣ ꯑꯇꯦꯟꯕꯤ ꯑꯁꯥꯡꯕꯤ ꯑꯥ ꯃꯣꯒꯤ ꯈꯨꯒ ꯌꯧꯕꯤ ꯑꯉꯥꯡꯒꯤꯗꯣ ꯑꯁꯥꯡꯕꯤ ꯂꯩ ꯑꯗꯒꯤꯗꯤ ꯑꯉꯥꯡꯒꯤ ꯅꯨꯄꯤ ꯃꯆꯥꯒꯤ ꯊꯥꯅꯕ ꯃꯣꯏꯒꯤ ꯑꯊꯥꯕ ꯁ꯭ꯀꯨꯜ ꯆꯠꯄꯗꯒ ꯁꯦꯠꯅꯕꯀꯣ ꯑꯊꯥꯕ ꯊꯥꯅꯕ ꯌꯥꯎꯏ ꯑꯉꯥꯡ ꯅꯨꯄꯤ ꯃꯆꯥꯒꯤ ꯅꯨꯄꯥ ꯃꯆꯥꯒꯤꯁꯨ ꯋꯥꯃꯔꯒ ꯂꯩꯕꯨꯗꯤ ꯂꯩ ꯑꯗꯨ ꯁ꯭ꯀꯨꯜ ꯆꯠꯄꯒꯤ ꯑꯥ ꯑꯗꯨꯒꯨꯝꯕꯁꯨ ꯂꯣꯏ ꯐꯪꯒꯅꯤ ꯁ꯭ꯀꯨꯜ ꯀꯩꯅꯣꯗꯨꯁꯨ ꯑꯥ ꯅꯨꯄꯥ ꯃꯆꯥ ꯑꯣꯟꯂꯥꯏꯟꯗ ꯇꯧꯔꯒ ꯑꯩꯈꯣꯏꯅ ꯗꯤꯂꯤꯕꯔꯤ ꯇꯧꯕꯒꯤ ꯀꯩꯅꯣ ꯇꯧꯕꯗꯣ ꯑꯥ ꯑꯗꯨ ꯌꯥꯕꯨꯗꯤ ꯌꯥꯅꯤ ꯍꯧꯖꯤꯛꯇꯤ ꯑꯣꯟꯂꯥꯏꯟ ꯉꯥꯛꯇ ꯑꯣꯏꯅꯔꯕꯅꯤꯅ ꯀꯩꯅꯣ ꯇꯧꯁꯤꯟꯕꯤꯔꯛꯑꯣ ꯑꯩꯈꯣꯏ ꯍꯧꯖꯤꯛꯀꯤ ꯀꯩꯅꯣꯁꯣ ꯆꯪꯕꯤꯔꯣ ꯑꯗꯨꯒ ꯑꯗꯨꯝ ꯑꯣꯟꯂꯥꯏꯟꯗꯨ ꯇꯧꯁꯤꯟꯕꯤꯔꯛꯑꯣ ꯑꯗꯨꯝ ꯑꯩꯈꯣꯏꯅ ꯗꯤꯂꯤꯕꯔꯤ ꯇꯧꯕꯤꯔꯁꯨ ꯀꯩꯁꯨ ꯀꯥꯏꯗꯦ ꯗꯤꯂꯤꯕꯔꯤ ꯆꯥꯔꯖ ꯌꯥꯎꯔꯛꯀꯅꯤ ꯈꯔ ꯑꯥ ꯑꯥ ꯀꯔꯤ ꯂꯝꯗꯒꯤ ꯑꯣꯏꯕꯤꯔꯕꯅꯣ ꯑꯥ ꯑꯥ ꯑꯥ ꯑꯥ ꯄꯣꯠꯇꯣ ꯈꯔ ꯌꯥꯝꯃꯛꯑꯒꯕꯨꯗꯤ ꯀꯩꯅꯣꯗꯣ ꯇꯣꯞꯇꯣ ꯑꯗꯨꯝ ꯀꯥ ꯍꯦꯟꯅ ꯂꯥꯛꯄ ꯅꯠꯇꯕꯅꯤꯅꯅꯦ ꯑꯗꯨꯝ ꯈꯔ ꯌꯦꯡꯕꯗꯤ ꯌꯥꯅꯤ ꯑꯥ ꯎꯝ ꯑꯗꯨ ꯄꯣꯠꯇꯨ ꯀꯩꯅꯣ ꯑꯣꯟꯂꯥꯏꯟꯗꯣ ꯑꯥ ꯄꯣꯠꯇꯣ ꯈꯟꯕꯗꯣꯀꯣ ꯎꯝ ꯄꯣꯠ ꯈꯟꯕꯗꯨꯗꯤ ꯑꯗꯨꯗꯤ ꯀꯩꯅꯣ ꯇꯧꯔꯅꯤꯅꯦ ꯑꯗꯣ ꯂꯥꯛꯄꯤꯕꯅꯗꯤ ꯈ꯭ꯋꯥꯏꯗꯒꯤꯗꯤ ꯕꯦꯁꯇꯤ ꯇꯥꯗꯣꯏꯅꯤ

ꯑꯥ ꯑꯥ ꯑꯗꯨꯕꯨꯗꯤ ꯌꯥꯕꯨꯗꯤ ꯌꯥꯏ ꯑꯣ ꯀꯩꯅꯣꯗꯣ ꯌꯦꯡꯉꯒ ꯁꯥꯏꯖꯇꯨ ꯍꯥꯏꯕꯤꯔꯛꯑꯒ ꯑꯩꯈꯣꯏꯒꯤ ꯗꯤꯖꯥꯏꯟꯗꯨ ꯌꯦꯡꯉꯒꯕꯨꯗꯤ ꯌꯥꯕꯨꯗꯤ ꯌꯥꯅꯤ ꯍꯣꯏ ꯑꯗꯨꯃꯥꯏꯅ ꯇꯧꯔꯒꯕꯨꯗꯤ ꯌꯥꯕꯨꯗꯤ ꯌꯥꯅꯤ ꯎꯝ ꯑꯗꯨꯗꯤ ꯑꯩꯗꯣ ꯀꯩꯅꯣ ꯇꯧꯔꯛꯀꯦ ꯑꯥ ꯄꯥꯝꯕꯤꯔꯤꯕ ꯄꯣꯠꯁꯦ ꯀꯔꯤ ꯄꯣꯠꯇ ꯑꯣꯏꯗꯣꯏꯅꯣꯗꯣ ꯍꯥꯏꯐꯦꯠꯇꯪ ꯍꯥꯏꯕꯤꯔꯛꯑꯒꯗꯤ ꯑꯩꯅ ꯍꯣꯔꯦꯟ ꯋꯥꯏ ꯋꯥꯆꯞꯇ ꯂꯣꯏꯅꯃꯛ ꯊꯥꯔꯛꯄꯗꯤ ꯉꯝꯃꯣꯏꯗꯅꯀꯣ ꯁꯨꯝ ꯀꯔꯝꯕ ꯄꯣꯠꯇꯅ ꯍꯦꯟꯅ ꯎꯝ ꯎꯝ ꯑꯣ ꯑꯉꯥꯡꯁꯤ ꯆꯍꯤ ꯀꯌꯥꯃꯨꯛ ꯑꯣꯏꯗꯣꯏꯅꯣ ꯅꯨꯄꯤ ꯃꯆꯥꯀꯣ ꯎꯝ ꯍꯣꯏ ꯍꯣꯏ ꯑꯗꯨꯗꯤ ꯑꯩꯗꯣ ꯍꯣꯔꯦꯟ ꯀꯩꯅꯣ ꯇꯧꯖꯔꯛꯑꯒꯦ ꯑꯣ ꯌꯥꯔꯒꯕꯨꯗꯤ ꯑꯗꯨꯝ ꯂꯥꯛꯄꯤꯊꯣꯕꯀꯣ ꯍꯣꯏ ꯂꯥꯛꯄ ꯉꯝꯗꯦ ꯍꯥꯏꯔꯒ ꯑꯩ ꯑꯗꯨ ꯋꯥꯆꯞꯇ ꯑꯣꯏꯅ ꯇꯧꯖꯔꯛꯑꯒꯦ ꯀꯩꯅꯣ ꯃꯌꯥꯝꯗꯣꯀꯣ ꯑꯩ ꯑꯗꯨꯝ ꯈꯔ ꯑꯞꯗꯦꯗ ꯇꯧꯖꯔꯛꯑꯒꯦ ꯑꯗꯨꯒ ꯍꯥꯏꯕꯤꯔꯛꯑꯣ ꯑꯗꯨꯒ ꯂꯥꯛꯄꯤꯔꯒ ꯌꯦꯡꯕꯤꯔꯒꯗꯤ ꯍꯦꯟꯅ ꯅꯨꯡꯉꯥꯏꯅꯤ ꯍꯥꯏꯗꯤ ꯑꯍꯜꯒꯤ ꯃꯈꯜ ꯁꯨꯅ ꯎꯔꯒꯗꯤ ꯄꯣꯠꯇꯣ ꯈꯟꯕꯗ ꯅꯨꯡꯉꯥꯏꯗꯅꯀꯣ ꯑꯥ ꯑꯗꯨꯅ ꯂꯥꯛꯄꯤꯎ ꯌꯥꯏ ꯌꯥꯏ ꯀꯩꯁꯨ ꯀꯥꯏꯗꯦ ꯑꯗꯨꯃꯥꯏꯅ ꯇꯧꯔꯁꯤ ꯍꯣꯏ ꯍꯣꯏ ꯐꯔꯦ ꯐꯔꯦ ꯑꯗꯨꯗꯤ ꯑꯩ ꯍꯣꯔꯦꯟ ꯊꯥꯖꯤꯟꯖꯔꯛꯑꯒꯦ ꯑꯥ ꯑꯥ ꯑꯥ ꯑꯥ ꯊꯝꯃꯦ ꯊꯝꯃꯦ